ꯍꯜꯂꯣ ꯑꯣ ꯁꯤꯕꯨ ꯑꯣꯖꯥ ꯀꯔꯅꯖꯤꯠ ꯅꯠꯇꯕ꯭ꯔꯣ ꯑꯣ ꯑꯩꯅꯦ ꯃꯦꯗꯥꯝ ꯀꯃꯂꯥꯅꯦ ꯑꯗꯨꯅ ꯁꯥꯔ ꯍꯣꯏꯒꯤ ꯀꯛꯆꯤꯡ ꯕꯣꯔꯥꯒꯤ ꯃꯔꯝꯗ ꯑꯩ ꯈꯖꯤꯛꯇꯪ ꯈꯪꯅꯤꯡꯕ ꯑꯗꯨꯒ ꯃꯥꯒꯤ ꯌꯣꯟꯐꯝ ꯃꯥꯔꯀꯦꯠ ꯑꯗꯨꯒꯤ ꯖꯒꯥꯗꯨꯁꯨ ꯈꯪꯅꯤꯡꯉꯤ ꯑꯗꯨꯅ ꯁꯥꯔ ꯍꯣꯏꯒꯤ ꯃꯅꯥꯛꯇ ꯀꯛꯆꯤꯡ ꯕꯣꯔꯥꯒꯤ ꯃꯥꯒꯤ ꯃꯥꯔꯀꯦꯠ ꯑꯗꯨ ꯀꯛꯆꯤꯡ ꯕꯣꯔꯥ ꯌꯣꯟꯕ ꯀꯩꯊꯦꯟ ꯑꯃꯗꯤ ꯃꯥꯒꯤ ꯂꯩꯐꯝꯗꯣ ꯑꯗꯨꯒꯤ ꯃꯇꯥꯡꯗ ꯑꯗꯒꯤ ꯕꯣꯔꯥꯗꯣ ꯀꯔꯝ ꯍꯥꯏꯅ ꯁꯥꯕꯒꯦ ꯍꯥꯏꯕꯗꯣ ꯑꯗꯨꯏ ꯃꯇꯥꯡꯗ ꯁꯥꯔꯅ ꯈꯤꯇꯪ ꯍꯥꯏꯔꯤꯔꯛꯑꯣ

ꯍꯣ ꯑꯩꯁꯤ ꯍꯧꯖꯤꯛ ꯀꯛꯆꯤꯡ ꯕꯖꯥꯔ ꯌꯧꯔꯛꯀꯗꯧꯔꯦ ꯑꯗꯨ ꯁꯥꯔ ꯍꯣꯏꯒꯤ ꯌꯨꯝꯗ ꯑꯩ ꯆꯪꯖꯔꯛꯑꯒꯦ ꯆꯪꯖꯔꯛꯑꯒ ꯍꯧꯖꯤꯛꯀꯤ ꯃꯥꯔꯀꯦꯠꯇꯨꯗꯁꯨ ꯆꯠꯂꯨꯔꯁꯤ ꯑꯗꯨꯒ ꯃꯣꯏꯒꯤ ꯕꯣꯔꯥ ꯌꯣꯟꯕꯤ ꯀꯥꯡꯕꯨꯗꯨꯅ ꯀꯔꯝ ꯍꯥꯏꯅ ꯕꯣꯔꯥꯗꯨ ꯁꯦꯝꯕꯒꯦ ꯁꯥꯕꯒꯦ ꯍꯥꯏꯕꯗꯣ ꯑꯗꯨꯁꯨ ꯌꯦꯡꯃꯤꯟꯅꯔꯨꯔꯁꯤ ꯍꯣꯏ ꯍꯣꯏ ꯑꯣ ꯑꯣ ꯐꯔꯦ ꯐꯔꯦ ꯑꯗꯨꯗꯤ ꯁꯥꯔ ꯑꯩ ꯂꯥꯛꯆꯔꯒꯦ